ꯍꯜꯂꯣ ꯍꯥꯎ ꯑꯣ ꯅꯨꯡꯉꯥꯏꯔꯤꯌꯦ ꯁꯨꯝ ꯄꯥꯜꯂꯤ ꯅꯣꯏꯗꯤ ꯀꯃꯥꯏ ꯀꯃꯥꯏꯅ ꯄꯥꯜꯂꯤꯒꯦ ꯍꯣꯏ ꯄꯨꯟꯁꯦ ꯗꯣ ꯀꯗꯥꯏꯗ ꯄꯨꯟꯁꯦ ꯍꯥꯏꯕꯅꯣ ꯍꯥꯏꯔꯛꯑꯣ ꯑꯗꯨ ꯄꯨꯟꯅꯉꯥꯏ ꯖꯒꯥꯗꯣ ꯍꯣꯏ ꯆꯛꯄꯤ ꯔꯤꯚꯔꯗꯨ ꯍꯣꯏ ꯆꯥꯟꯗꯦꯜꯒꯤꯗꯣ ꯍꯣꯏ ꯍꯣꯏ ꯄꯨꯟꯁꯦ ꯌꯥꯏ ꯑꯗꯣ ꯀꯩꯗꯧꯉꯩ ꯄꯨꯟꯁꯤ ꯍꯥꯏꯕꯅꯣ ꯑꯗꯨ ꯃꯇꯝꯗꯣ ꯍꯥꯏꯕꯤꯌꯨꯑꯣ ꯑꯩꯗꯤ ꯍꯌꯦꯡꯁꯨ ꯌꯥꯏ ꯍꯪꯆꯤꯠꯁꯨ ꯌꯥꯏꯌꯦ ꯅꯪꯅ ꯁꯪꯕ ꯃꯇꯝꯗ ꯍꯦꯛꯇ ꯌꯥꯏꯌꯦ ꯀꯣꯜ ꯇꯧꯔꯛꯑꯣ ꯑꯗꯨꯝ ꯆꯠꯁꯦ ꯃꯌꯥꯝ ꯃꯌꯥꯝ ꯍꯧꯅꯔꯒ ꯎꯝ ꯍꯣꯏ ꯍꯣꯏ ꯍꯣꯏ ꯌꯥꯏꯌꯦ ꯎꯝ ꯃꯐꯝꯕꯨꯗꯤ ꯌꯥꯝ ꯐꯖꯩꯌꯦ ꯃꯐꯝꯕꯨꯗꯤ ꯆꯠꯄꯗ ꯑꯗꯨꯝ ꯀꯩꯁꯨ ꯀꯥꯏꯕ ꯑꯣꯏꯗꯦ ꯌꯥꯝ ꯐꯖꯩꯌꯦ ꯑꯗꯨꯝ ꯆꯥꯕ ꯊꯛꯄ ꯍꯥꯏꯕꯁꯦ ꯆꯥꯛ ꯆꯥꯅꯔꯒ ꯂꯥꯛꯅꯒꯗꯧꯕꯅꯤꯅ ꯑꯗꯨꯝ ꯃꯇꯝ ꯂꯦꯟꯕ ꯑꯣꯏꯅ ꯆꯥꯅꯕ ꯊꯛꯅꯕ ꯈꯔ ꯑꯆꯥꯄꯣꯠ ꯀꯔꯤ ꯀꯔꯥ ꯄꯨꯔꯛꯑꯗꯤ ꯑꯗꯨꯝ ꯌꯥꯔꯅꯤ ꯑꯗꯨꯒꯤꯗꯤ ꯑꯗꯨꯒꯤꯗꯃꯛꯇꯤ ꯑꯗꯨꯒꯤ ꯑꯗꯨꯒꯤ ꯀꯩꯁꯨ ꯇꯧꯗ꯭ꯔꯁꯨ ꯌꯥꯔꯦ ꯍꯣꯏ ꯍꯣꯏ ꯍꯣꯏ ꯑꯗꯨꯗꯤ ꯍꯌꯦꯡ ꯑꯗꯨꯝ ꯐꯥꯎꯅꯔꯁꯦ ꯍꯣꯏ ꯑꯥꯎ ꯑꯥꯎ ꯑꯥꯎ ꯎꯝ